ꯚꯔꯠꯀꯤ ꯐꯦꯁꯟꯒꯤꯗ ꯃꯇꯥꯡꯗꯗꯤ ꯀꯩꯁꯨ ꯀꯩꯍꯥꯏꯇꯔꯦ ꯑꯗꯨꯝ ꯀꯩꯁꯨ ꯀꯩꯝꯇ ꯑꯇꯣꯞꯄ ꯇꯣꯉꯥꯟꯕ ꯀꯩꯝꯇ ꯈꯟꯗꯦ ꯃꯣꯏ ꯑꯌꯥꯝꯕꯅ ꯃꯈꯩꯅ ꯁꯥꯔꯤ ꯁꯦꯠꯂꯤ ꯂꯩꯁꯥꯕꯤꯈꯩꯁꯨ ꯁꯥꯔꯤ ꯁꯦꯠꯄ ꯂꯩ ꯀꯩꯅꯣ ꯐꯪꯁꯟ ꯀꯩꯀꯥꯗꯇ ꯑꯌꯥꯝꯕꯅ ꯁꯦꯠꯂꯤ ꯂꯩꯁꯥꯕꯤꯈꯩꯅ ꯁꯦꯠꯄꯗꯤ ꯑꯗꯨꯕꯨ ꯃꯧꯈꯩꯅꯗꯤ ꯑꯌꯥꯝꯕꯅ ꯅꯨꯡꯇꯤꯒꯤ ꯑꯗꯨꯝ ꯁꯦꯠꯂꯦ ꯁꯥꯔꯤꯁꯤꯗꯤ ꯑꯗꯨꯗꯨꯒ ꯃꯣꯏꯒꯤ ꯑꯩꯈꯣꯏꯒꯤ ꯍꯣꯡꯂꯛꯂꯤꯕ ꯍꯥꯟꯅꯒꯤ ꯂꯩꯔꯝꯕꯗꯨꯒ ꯍꯣꯡꯂꯛꯂꯤꯕ ꯑꯩꯈꯣꯏ ꯐꯤꯖꯣꯟ ꯍꯥꯏꯔꯒꯗꯤ ꯀꯩ ꯍꯥꯏꯇꯥꯔꯦ ꯍꯥꯟꯅ ꯁꯥꯔꯤ ꯁꯦꯠꯂꯝꯕꯗꯣ ꯍꯧꯖꯤꯛ ꯀꯩꯅꯣ ꯇꯧꯔꯛꯑꯦ ꯑꯃꯨꯛ ꯇꯣꯞ ꯀꯩ ꯀꯥ ꯁꯦꯠꯄ ꯈꯣꯠꯄ ꯇꯧꯔꯛꯄꯗꯒꯤ ꯑꯦꯛꯁꯄꯣꯖ ꯇꯧꯕ ꯍꯦꯜꯂꯤ ꯍꯛꯆꯥꯡꯒꯤ ꯕꯣꯗꯤꯁꯤꯡ ꯑꯃꯁꯨꯡ ꯑꯐꯕꯗ ꯂꯩ ꯐꯠꯇꯕ ꯂꯩ ꯑꯎ ꯑꯎꯕ ꯃꯤꯗꯨꯒꯤ ꯃꯈꯥ ꯄꯣꯜꯂꯦ ꯑꯗꯨꯗꯨꯗꯤ ꯑꯗꯨꯗꯨꯒ ꯑꯩꯈꯣꯏꯒꯤ ꯀꯩ ꯍꯥꯏ ꯇꯥꯔꯦ ꯅꯣꯡꯆꯨꯞ ꯂꯣꯝꯗꯒꯤ ꯐꯦꯁꯟꯁꯤꯅ ꯏꯊꯤꯜ ꯄꯤꯕꯒꯦ ꯍꯥꯏꯔꯕꯗꯤ ꯍꯥꯟꯅ ꯆꯨꯝꯅ ꯖꯤꯟꯁ ꯑꯃ ꯁꯦꯠꯆꯔꯝꯕ ꯑꯗꯨꯗꯒꯤ ꯁꯔꯠ ꯑꯃ ꯂꯤꯠꯂꯝꯕꯗꯣ ꯍꯨꯖꯤꯛꯇꯤ ꯑꯍꯣꯡꯕꯗꯨꯒꯤ ꯃꯇꯨꯡ ꯏꯟꯅ ꯂꯥꯏꯛ ꯑꯦꯛꯁꯄꯣꯖ ꯇꯧꯕ ꯍꯦꯂꯛꯑꯦꯕ ꯍꯛꯆꯥꯡꯒꯤ ꯕꯣꯗꯤꯁꯤꯡꯁꯦ ꯑꯗꯨꯗꯒꯤ ꯖꯤꯟꯁ ꯁꯦꯠꯂꯝꯕꯗꯣ ꯑꯃꯨꯛ ꯖꯤꯟꯁꯇꯣ ꯑꯃꯨꯛ ꯀꯛꯊꯠꯄ ꯈꯣꯠꯄ ꯑꯃꯨꯛ ꯁꯦꯠꯂꯦ ꯑꯗꯨꯗꯒꯤ ꯃꯣꯏꯔꯣꯝꯗ ꯆꯠꯅꯔꯤꯕ ꯄꯣꯠꯇꯣ ꯑꯩꯈꯣꯏ ꯏꯟꯗꯤꯌꯥꯗ ꯑꯃꯨꯛ ꯄꯨꯔꯛꯅꯕ ꯍꯣꯠꯅꯕꯗꯗꯤ ꯑꯩꯈꯣꯏ ꯏꯟꯗꯤꯌꯥꯒꯤ ꯑꯣꯗꯤꯌꯦꯟꯁ ꯁꯤꯗꯤ ꯌꯥꯝꯅ ꯆꯥꯎꯕꯅꯤꯅ ꯑꯗꯣ ꯈꯤꯇꯪ ꯍꯦꯛ ꯑꯍꯣꯡꯕ ꯂꯥꯛꯄ ꯃꯇꯝꯗ ꯃꯌꯥꯝꯅ ꯄꯨꯂꯞ ꯐꯣꯂꯣ ꯇꯧꯅꯕ ꯍꯣꯠꯅꯩ ꯑꯗꯨꯗꯣ ꯐꯣꯂꯣ ꯇꯧꯅꯕꯩꯗꯃꯛꯇ ꯄꯩꯁꯥ ꯆꯪꯏ ꯄꯩꯁꯥꯁꯦ ꯑꯗꯣ ꯄꯩꯁꯥ ꯂꯩꯇꯕ ꯃꯤꯅꯗꯤ ꯑꯗꯨꯝꯕꯗꯣ ꯐꯣꯂꯣ ꯇꯧꯗ꯭ꯔꯒꯗꯤ ꯃꯣꯏꯅ ꯅꯣꯛꯅꯕ ꯂꯩ ꯅꯣꯛꯅꯗꯕ ꯂꯩ

ꯑꯗꯨꯗꯨꯒ ꯁꯤꯁꯦ ꯑꯩ ꯂꯩꯕꯗꯗꯤ ꯈ꯭ꯋꯥꯏꯔꯝꯕꯟ ꯕꯖꯥꯔꯗꯒꯤ ꯂꯩꯌꯦ ꯑꯌꯥꯝꯕꯅ ꯁꯣꯔꯨꯝ ꯈꯔ ꯀꯩꯀꯥ ꯈꯔ ꯂꯩ ꯑꯗꯨꯗꯒꯤ ꯑꯣꯏꯅ ꯂꯩ